ꯑꯩꯅ ꯀꯥꯅꯕ ꯂꯧꯔꯤꯕ ꯂꯩꯉꯥꯛꯀꯤ ꯏꯁꯀꯤꯝꯁꯤꯡ ꯑꯁꯤ ꯍꯧꯖꯤꯛ ꯍꯧꯖꯤꯛ ꯑꯦꯟ ꯑꯥꯔ ꯏ ꯖꯤ ꯑꯦꯁ ꯃꯁꯤꯁꯨ ꯌꯥꯝ ꯀꯥꯅꯩ ꯑꯩꯉꯣꯟꯗ ꯃꯁꯤꯒꯤ ꯀꯥꯅꯕ ꯑꯗꯨꯝ ꯐꯪꯉꯤ ꯍꯧꯖꯤꯛ ꯃꯁꯤꯅ ꯃꯔꯝ ꯑꯣꯏꯔꯒ ꯍꯥꯟꯅ ꯃꯣꯠꯁꯤꯟꯗꯨꯅ ꯂꯩꯔꯝꯕ ꯃꯣꯠꯁꯤꯟꯗꯨꯅ ꯂꯩꯔꯝꯃꯕ ꯑꯩꯈꯣꯏꯒꯤ ꯅꯂꯥ ꯐꯂꯥ ꯁꯦꯡꯗꯣꯛꯄ ꯂꯝꯕꯤ ꯊꯣꯡ ꯐꯠꯇꯕ ꯈꯣꯠꯇꯕ ꯑꯃ ꯑꯃ

ꯂꯝꯕꯤ ꯊꯣꯡ ꯁꯦꯝꯕ ꯎꯀꯨ ꯆꯟꯕ ꯑꯗꯒꯤ ꯑꯃ ꯑꯃꯅꯆꯤꯡꯕ ꯑꯗꯒꯤ ꯆꯤꯡꯈꯣꯡ ꯆꯤꯡꯌꯥ ꯁꯦꯡꯗꯣꯛꯄ ꯄꯨꯈ꯭ꯔꯤ ꯏꯁꯤꯡ ꯂꯨꯍꯟꯕ ꯅꯥꯜꯍꯟꯕ ꯃꯁꯤꯒꯤ ꯀꯔꯤꯁꯤꯁꯨ ꯌꯥꯝꯅ ꯑꯗꯨꯝ ꯀꯥꯅꯖꯕ ꯑꯗꯨꯝ ꯐꯪꯉꯤ ꯃꯁꯤ ꯊꯥ ꯈꯨꯗꯤꯡꯒꯤ ꯑꯗꯨꯝ ꯑꯃꯃꯛ ꯑꯅꯤ ꯑꯅꯤꯔꯛꯇꯤ ꯑꯗꯨꯝ ꯂꯥꯛꯑꯒ ꯃꯁꯤꯒꯤ ꯏꯁꯀꯤꯝꯁꯤꯗꯒꯤ ꯑꯩꯈꯣꯏ ꯂꯩꯔꯤꯕ ꯑꯩꯈꯣꯏꯅ ꯑꯩ ꯏꯁꯥꯃꯛꯅꯁꯨ ꯑꯗꯨꯝ ꯀꯥꯅꯕ ꯐꯪꯉꯤ ꯏꯁꯥꯃꯛꯁꯨ ꯃꯁꯤꯒꯤ ꯀꯔꯤꯗ ꯌꯥꯎꯕꯅꯤꯅ ꯑꯗꯨꯒ ꯑꯅꯤꯁꯨꯕꯗ ꯍꯧꯖꯤꯛ ꯄ꯭ꯔꯙꯥꯟ ꯃꯟꯇ꯭ꯔꯤ ꯑꯋꯥꯖ ꯌꯣꯖꯅꯥꯒꯤ ꯌꯨꯝꯁꯥꯂꯣꯟꯁꯤ ꯐꯪꯉꯤ ꯃꯁꯤ ꯑꯗꯨ ꯃꯁꯤ ꯄꯩꯁꯥꯗꯤ ꯌꯥꯝꯅ ꯄꯤꯛꯅ ꯐꯪꯕ ꯄꯩꯁꯥꯁꯤ ꯄꯤꯛꯅ ꯐꯪꯕꯅ ꯃꯁꯤꯗꯒꯤ ꯌꯨꯝ ꯁꯥꯕꯗ ꯀꯣꯟꯅꯕ ꯉꯝꯗꯕ ꯁꯤꯗꯒꯤ ꯑꯩꯈꯣꯏꯅ ꯈꯔ ꯍꯥꯞꯆꯤꯜꯂꯒ ꯈꯔ ꯃꯇꯦꯡ ꯃꯇꯦꯡꯒꯤ ꯑꯣꯏꯅꯩ ꯃꯁꯤꯒꯤ ꯄ꯭ꯔꯣꯒ꯭ꯔꯦꯁꯁꯤꯁꯨ ꯌꯥꯝꯅ ꯁꯥꯡꯕ ꯃꯁꯤ ꯍꯥꯞꯈ꯭ꯔꯕ ꯃꯇꯨꯡꯗ ꯃꯊꯪ ꯃꯊꯪ ꯉꯥꯏꯅꯕ ꯃꯊꯪ ꯃꯤ ꯑꯃꯒꯤ ꯑꯃꯒꯤ ꯑꯃꯨꯛ ꯁꯦꯔꯦꯜ ꯉꯥꯏꯅꯕ ꯈꯣꯠꯅꯕꯁꯤꯅ ꯑꯩꯈꯣꯏꯗ ꯌꯥꯝꯅ ꯈꯨꯗꯣꯡ ꯆꯥꯕ ꯈꯤꯇꯪꯕꯨꯗꯤ ꯋꯥꯠꯂꯤ ꯍꯥꯏꯔꯁꯨ ꯑꯗꯨꯕꯨ ꯃꯁꯤꯅ ꯃꯇꯦꯡ ꯈꯔꯗꯤ ꯑꯣꯏꯅꯔꯒ ꯑꯗꯨꯝ ꯂꯩꯇꯕ ꯑꯩꯈꯣꯏꯗꯗꯤ ꯈꯔ ꯑꯩꯈꯣꯏꯅ ꯍꯥꯞꯀꯠ ꯈꯣꯠꯀꯠꯂꯒ ꯑꯗꯨꯃꯛ ꯐꯪꯕ ꯉꯝꯃꯤ ꯀꯥꯅꯖꯩ ꯃꯁꯤ ꯑꯩꯈꯣꯏꯅ ꯃꯦꯝꯕꯔꯁꯤꯡꯗ ꯅꯠꯇ꯭ꯔꯒ ꯑꯃ ꯑꯃꯗ ꯑꯩꯈꯣꯏꯅ ꯀꯟꯅ ꯂꯩꯇ꯭ꯔꯤꯕ ꯌꯨꯝꯁꯦ ꯂꯩꯅꯕꯒꯤꯗꯃꯛꯇ ꯍꯥꯏꯔ ꯈꯣꯠꯂꯒ ꯑꯩꯈꯣꯏꯅ ꯋꯥꯅꯣꯝ ꯈꯣꯠꯅꯣꯝꯃꯒ ꯑꯗꯨꯝ ꯃꯈꯣꯏꯅꯁꯨ ꯐꯖꯅ ꯄꯤꯕꯤꯔꯛꯏ ꯄꯩꯁꯥꯁꯦ ꯈꯔ ꯑꯗꯨꯝ ꯐꯪꯉꯤ ꯑꯗꯨꯒ ꯑꯗꯨꯝ ꯁꯥꯏ ꯃꯁꯤ ꯑꯍꯥꯟꯕ ꯇꯥꯡꯀꯛ ꯑꯍꯨꯝ ꯊꯣꯛꯅ ꯃꯈꯣꯏꯅ ꯑꯗꯨꯝ ꯀꯩꯗꯧꯔꯛꯏ ꯑꯍꯥꯟꯕ ꯇꯥꯡꯀꯛꯇ ꯂꯨꯄꯥ ꯂꯤꯁꯤꯡ ꯅꯤꯐꯨꯒ ꯅꯤꯄꯥꯟ ꯍꯥꯟꯅ ꯆꯪꯉꯛꯏ ꯑꯗꯨꯒ ꯁꯤ ꯆꯪꯉꯛꯑꯕ ꯃꯇꯨꯡꯗ ꯑꯩꯈꯣꯏꯒꯤ ꯌꯨꯝꯁꯤꯒꯤ ꯑꯣꯏꯕ ꯀꯔꯤ ꯑꯃ ꯌꯨꯝꯐꯝ ꯍꯥꯏ ꯇꯥꯔꯦ ꯌꯨꯝꯐꯝꯒꯨꯝꯕ ꯀꯩꯒꯨꯝꯕ ꯑꯃ ꯑꯃ ꯁꯤꯅ ꯍꯥꯟꯅ ꯁꯦꯝꯃꯣꯅ ꯃꯁꯤ ꯂꯣꯏꯔꯕ ꯃꯇꯨꯡꯗ ꯃꯈꯣꯏ ꯁꯤ ꯁꯦꯝꯍꯜꯂꯦ ꯑꯩꯈꯣꯏꯅ ꯌꯨꯝꯐꯝꯁꯤ ꯁꯦꯝ ꯁꯥꯔꯤꯉꯩ ꯑꯃꯃ ꯇꯧꯔꯤꯉꯩꯗ ꯃꯈꯣꯏꯅ ꯑꯩꯈꯣꯏꯅ ꯇꯧꯔꯤꯁꯤꯡꯗꯨ ꯂꯣꯏꯔꯕ꯭ꯔꯥ ꯍꯥꯏꯕꯒꯤ ꯌꯦꯡꯁꯤꯟꯕ ꯂꯥꯛꯑꯦ ꯌꯦꯡꯁꯤꯟꯕ ꯃꯣꯏꯒꯤ ꯏꯟꯁꯄꯦꯛꯁꯟ ꯀꯥꯡꯒꯨ ꯁꯤ ꯂꯥꯛꯑ ꯈꯣꯠꯂꯒ ꯌꯦꯡꯁꯤꯟ ꯈꯣꯠꯆꯤꯜꯂꯕ ꯃꯇꯨꯡꯗ ꯌꯥꯔꯦ ꯍꯥꯏꯕ ꯃꯇꯨꯡꯗ ꯁꯦꯀꯦꯟ ꯐꯦꯁ ꯑꯃꯨꯛ ꯆꯪꯉꯛꯑꯦ ꯁꯦꯀꯦꯟ ꯐꯦꯁꯁꯤꯗꯅ ꯑꯃꯨꯛꯀ ꯃꯈꯣꯏꯅ ꯌꯨꯝꯁꯤ ꯌꯨꯡꯈꯠꯄ ꯍꯧꯕ ꯌꯥꯔꯦ ꯍꯥꯏꯕꯒꯤ ꯃꯈꯣꯏꯅ ꯄ꯭ꯔꯣꯁꯦꯁꯇꯣ ꯇꯧꯕ ꯌꯥꯔꯦ ꯍꯥꯏꯕꯒꯤ ꯄꯩꯁꯥꯁꯦ ꯑꯃꯨꯛ ꯆꯪꯉꯛꯑꯦ ꯃꯁꯤ ꯂꯧꯊꯣꯛꯑꯕ ꯃꯇꯨꯡꯗ ꯑꯩꯈꯣꯏꯅ ꯑꯃꯨꯛ ꯌꯨꯝꯁꯤꯒꯤ ꯌꯨꯡꯈꯠꯅꯕꯒꯤ ꯑꯃ ꯑꯃ ꯂꯩꯔꯤꯕ ꯎ ꯋꯥ ꯑꯃ ꯑꯃ ꯂꯩꯔ ꯈꯣꯠꯂꯒ ꯃꯁꯤꯅ ꯁꯦꯝ ꯁꯥꯔ ꯈꯣꯠꯂꯒ ꯌꯨꯡꯈꯠꯂꯦ ꯌꯨꯡꯈꯠꯂꯕ ꯃꯇꯨꯡꯗ ꯑꯔꯣꯏꯕꯒꯤ ꯊꯥꯛꯀꯤ ꯍꯥꯏ ꯇꯥꯔꯦ ꯑꯍꯨꯝꯁꯨꯕꯒꯤꯗ ꯑꯃꯨꯛꯀ ꯃꯈꯣꯏꯅ ꯄꯩꯁꯥꯁꯤ ꯆꯪꯍꯜꯂꯛꯑꯦ ꯌꯨꯝꯁꯤ ꯃꯣꯏ ꯒꯕꯔꯃꯦꯟꯒꯤ ꯃꯤ ꯍꯥꯟꯅ ꯂꯥꯛꯑꯒ ꯊꯥꯔꯠ ꯐꯦꯁꯀꯤ ꯑꯃꯨꯛꯀ ꯐꯣꯇꯣꯁꯦ ꯀꯥꯞꯄꯒ ꯌꯨꯝꯁꯤ ꯁꯤ ꯑꯣꯏꯔꯦ ꯁꯤꯐꯥꯎꯒꯤ ꯄ꯭ꯔꯣꯁꯦꯁ ꯂꯩꯔꯦ ꯍꯥꯏꯕꯗꯨ ꯈꯪꯉꯕ ꯃꯇꯨꯡꯗ ꯃꯈꯣꯏꯅ ꯑꯃꯨꯛ ꯊꯥꯔꯠ ꯐꯦꯁꯀꯤ ꯄꯩꯁꯥꯁꯦ ꯑꯃꯨꯛ ꯀꯥꯞꯁꯤꯜꯂꯛꯑꯦ ꯑꯦꯀꯥꯎꯟꯗ ꯑꯗꯨꯒꯤ ꯃꯇꯨꯡꯗ ꯌꯨꯝꯗꯨꯒꯤ ꯄ꯭ꯔꯣꯁꯦꯁꯇꯨ ꯁꯔꯨꯛ ꯑꯍꯨꯝ ꯊꯣꯛꯄꯒꯤ ꯑꯅꯤꯒꯨꯝꯕꯗꯤ ꯂꯣꯏꯁꯤꯜꯂꯕ ꯃꯇꯨꯡꯗ ꯃꯣꯏꯅ ꯑꯃꯨꯛꯀ ꯊꯥꯔꯠ ꯐꯦꯁꯀꯤ ꯄꯩꯁꯥꯁꯤ ꯆꯪꯉꯛꯑ ꯃꯇꯨꯡ ꯌꯨꯝꯁꯦ ꯑꯩꯈꯣꯏꯅ ꯂꯣꯏꯁꯤꯜꯂꯕ ꯃꯇꯨꯡꯗ ꯃꯣꯏꯅ ꯅꯨꯃꯤꯠ ꯑꯃ ꯃꯇꯝ ꯑꯃ ꯍꯥꯏ ꯇꯥꯔꯦ ꯑꯗꯨꯒꯨꯝꯕ ꯑꯃ ꯌꯦꯡꯉꯒ

ꯑꯗꯨꯒ ꯑꯍꯨꯝꯁꯨꯕꯗ ꯍꯧꯖꯤꯛ ꯍꯧꯖꯤꯛ ꯑꯅꯥ ꯂꯥꯏꯌꯦꯡꯒꯤ ꯑꯣꯏꯅ ꯆꯤꯐ ꯃꯤꯅꯤꯁꯇꯔꯒꯤ ꯑꯣꯏꯅ ꯍꯛꯁꯦꯜꯒꯤ ꯇꯦꯡꯕꯥꯡꯁꯤꯁꯨ ꯃꯁꯤ ꯑꯗꯨ ꯀꯥꯅꯩ ꯑꯩ ꯏꯁꯥꯃꯛꯀꯤ ꯅꯠꯇ꯭ꯔꯒ ꯑꯩꯒꯤ ꯏꯆꯤꯟ ꯏꯅꯥꯎꯁꯤꯡꯒꯤꯁꯨ ꯂꯣꯏꯅ ꯍꯛꯁꯦꯜ ꯀꯥꯔꯠꯁꯤ ꯑꯄꯨꯟꯕ ꯄꯥꯏ ꯃꯁꯤ ꯄꯨꯊꯣꯔꯛꯄꯁꯤ ꯒꯕꯔꯃꯦꯟꯒꯤ ꯃꯥꯏꯀꯩꯗꯒꯤ ꯑꯣꯏꯅ ꯌꯥꯝꯅ ꯐꯩ ꯂꯥꯏꯔꯕ ꯏꯃꯨꯡꯁꯤꯡ ꯍꯥꯏꯕꯗꯤ ꯁꯦꯟꯊꯣꯛ ꯂꯝꯕꯤ ꯂꯩꯖꯗ꯭ꯔꯕ ꯏꯃꯨꯡ ꯑꯩꯈꯣꯏꯁꯤꯡꯗꯗꯤ ꯃꯁꯤꯒꯤ ꯑꯅꯥ ꯂꯥꯏꯌꯦꯡꯁꯤꯒꯤ ꯑꯣꯏꯅ ꯌꯥꯝ ꯀꯥꯅꯩ ꯃꯇꯝ ꯃꯇꯝꯁꯤꯒꯤ ꯑꯣꯏꯔꯛꯏꯕ ꯑꯅꯥ ꯑꯌꯦꯛ ꯑꯋꯥ ꯑꯅꯥꯁꯤꯗ ꯂꯩꯇ ꯂꯥꯏꯔꯕꯅ ꯃꯔꯝ ꯑꯣꯏꯔꯒ ꯂꯥꯏꯌꯦꯡꯕ ꯉꯝꯗꯕ ꯀꯌꯥ ꯑꯃ ꯂꯩꯔꯤ ꯍꯧꯖꯤꯛ ꯍꯧꯖꯤꯛꯃꯛꯁꯨ ꯑꯩꯈꯣꯏ ꯈꯨꯡꯒꯪꯁꯤꯗꯁꯨ ꯃꯤꯠꯅ ꯑꯗꯨꯝ ꯎꯕ ꯐꯪꯉꯤ ꯂꯩꯇ ꯂꯥꯏꯔꯕꯅ ꯃꯔꯝ ꯑꯣꯏꯔꯒ ꯌꯥꯝꯅ ꯂꯥꯏꯌꯦꯡꯕ ꯉꯝꯖꯗꯕ ꯀꯣꯡꯒꯥꯏ ꯑꯃ ꯂꯩꯔꯤ ꯑꯗꯨꯕꯨ ꯃꯁꯤꯒꯤ ꯆꯤꯐ ꯃꯤꯅꯤꯁꯇꯔꯒꯤ ꯍꯛꯁꯦꯜꯒꯤ ꯇꯦꯡꯕꯥꯡꯁꯤ ꯍꯦꯛ ꯂꯥꯛꯄꯗꯒꯤ ꯈꯔꯒꯤ ꯃꯈꯩꯗꯤ ꯃꯈꯣꯏꯅ ꯁꯔꯀꯥꯔꯒꯤ ꯃꯥꯏꯀꯩꯗꯒꯤ ꯄꯩꯁꯥꯁꯤ ꯄꯨꯊꯣꯛꯄꯤꯔꯕꯅꯤꯅ ꯑꯗꯨꯝ ꯈꯔꯗꯤ ꯂꯥꯏꯌꯦꯡꯕꯗ ꯑꯩꯈꯣꯏꯗ ꯅꯨꯡꯉꯥꯏꯕ ꯑꯩꯈꯣꯏꯗ ꯈꯨꯗꯣꯡ ꯆꯥꯗꯕꯗꯨꯃꯛꯇꯤ ꯑꯣꯏꯗ꯭ꯔꯦ ꯑꯗꯨꯅ ꯐ꯭ꯔꯤꯗ ꯌꯥꯝꯅ ꯂꯥꯏꯌꯦꯡꯕ ꯍꯥꯏꯕꯗꯨꯃ ꯑꯣꯏꯔꯦ ꯑꯗꯨꯒ ꯍꯣꯁꯄꯤꯇꯥꯜꯁꯤꯡꯗ ꯍꯣꯁꯄꯤꯇꯥꯜꯁꯤꯡꯒꯤ ꯂꯩꯔꯤꯕ ꯑꯣꯊꯣꯔꯤꯇꯤꯁꯤꯡꯅ ꯑꯩꯈꯣꯏꯕꯨ ꯃꯔꯝ ꯆꯥꯅ ꯇ꯭ꯔꯤꯠꯃꯦꯟ ꯇꯧꯕꯤꯕ ꯃꯤꯒꯤ ꯂꯩꯔꯤꯕ ꯏꯁꯀꯤꯝꯁꯤꯒꯤ ꯃꯈꯥꯗ ꯐꯪꯐꯝ ꯊꯣꯛꯄ ꯑꯩꯈꯣꯏꯒꯤ ꯑꯗꯨꯒꯨꯝꯕ ꯍꯛꯁꯤꯡ ꯑꯗꯨ ꯃꯄꯨꯡ ꯐꯥꯅ ꯐꯪꯍꯟꯕꯤ ꯑꯅꯥꯕꯁꯤꯡꯕꯨ ꯍꯣꯁꯄꯤꯇꯥꯜ ꯑꯦꯅꯤ ꯑꯃꯗ ꯂꯩꯔꯤꯕ ꯃꯅꯤꯄꯨꯔꯒꯤ ꯍꯣꯁꯄꯤꯇꯥꯜ ꯑꯃꯗ ꯄꯨꯔꯒ ꯆꯠꯂꯁꯨ

ꯀꯔꯤꯁꯤꯡ ꯑꯁꯤꯒꯤ ꯑꯗꯨꯝ ꯑꯩꯈꯣꯏꯅ ꯒꯕꯔꯃꯦꯟꯒꯤ ꯃꯥꯏꯀꯩꯗꯒꯤ ꯒꯕꯔꯃꯦꯟꯒꯤ ꯁꯥꯏꯠꯇꯒꯤ ꯑꯗꯨꯝ ꯐꯪꯖꯩ ꯑꯗꯨꯒ ꯑꯇꯣꯞ ꯑꯇꯣꯞꯄ ꯒꯕꯔꯃꯦꯟꯒꯤ ꯄ꯭ꯔꯣꯒ꯭ꯔꯥꯝ ꯃꯌꯥꯝ ꯑꯃ ꯂꯩꯔꯤ ꯃꯆꯥ ꯃꯆꯥ ꯃꯁꯤꯁꯤꯡꯁꯤ ꯑꯩꯈꯣꯏꯗ ꯑꯗꯨꯝ ꯀꯥꯅꯕ ꯍꯥꯏꯕꯗꯨ ꯑꯗꯨꯝ ꯐꯪꯕ ꯉꯝꯃꯤ ꯈꯨꯡꯒꯪꯁꯤꯗ ꯑꯗꯨꯒ ꯂꯩꯖꯔꯤꯕ ꯑꯇꯣꯞꯄ ꯍꯛꯁꯦꯜꯒꯤ ꯑꯣꯏꯔꯣ ꯅꯞꯁꯥꯒꯤ ꯑꯣꯏꯔꯣ ꯑꯃꯒꯤ ꯑꯣꯏꯔꯣ ꯑꯦꯅꯤ ꯒꯕꯔꯃꯦꯟꯒꯤ ꯂꯥꯛꯏꯕꯁꯤꯡꯁꯤ ꯑꯗꯨꯝ ꯐꯪꯉꯤ ꯀꯥꯅꯕ ꯐꯪꯉꯤ ꯌꯥꯝꯅ ꯐꯩ ꯑꯗꯨꯅ ꯑꯩꯈꯣꯏꯒꯤ ꯏꯁꯥꯃꯛꯇꯁꯨ ꯃꯁꯤ ꯌꯥꯝ ꯀꯥꯅꯩ